ꯄꯣꯂꯤꯊꯤꯟꯅ ꯃꯈꯨꯝ ꯈꯨꯝꯖꯤꯟꯕꯁꯤꯗꯤ ꯃꯈꯣꯏꯒꯤ ꯔꯨꯞꯇ ꯑꯦꯟꯁꯀꯨꯝꯕ ꯊꯣꯛꯇꯅꯤꯡꯉꯥꯏ ꯑꯗꯨꯒ ꯅꯥꯄꯤ ꯍꯧꯗꯅꯤꯡꯉꯥꯏ ꯑꯗꯨꯒ ꯁꯣꯏꯜꯁꯦ ꯑꯗꯨꯝ ꯀꯪꯍꯟꯗꯕꯤꯗ ꯑꯗꯨꯝ ꯊꯝꯅꯤꯡꯉꯥꯏꯒꯤ ꯑꯗꯨ ꯌꯥꯝ ꯐꯩꯌꯦ ꯑꯗꯨꯃꯥꯏꯅ ꯄ꯭ꯂꯥꯁꯇꯤꯛꯅ ꯀꯣꯕꯔ ꯇꯧꯔꯤꯁꯦ ꯃꯈꯨꯝ ꯈꯨꯝꯖꯤꯟꯕꯁꯦ ꯑꯗꯨꯒ ꯃꯅꯥ ꯁꯦ ꯃꯈꯣꯏꯒꯤ ꯃꯈꯥꯗ ꯊꯝꯂꯤꯕꯁꯦ ꯍꯥꯔ ꯊꯣꯛꯑꯦ ꯐꯖꯅ ꯊꯣꯛꯏ ꯃꯅꯥꯗꯒꯤ ꯁꯣꯏꯜ ꯃꯅꯥꯁꯦ ꯁꯣꯏꯜꯗ ꯍꯥꯞꯂꯕꯗꯤ ꯃꯈꯨꯝ ꯈꯨꯝꯖꯤꯜꯂꯕꯗꯤ ꯂꯩꯕꯥꯛꯁꯤꯡꯅ ꯃꯊꯛꯇ ꯈꯔ ꯈꯨꯝꯖꯤꯜꯂꯒ ꯊꯝꯂꯗꯤ ꯀꯣꯟꯅ ꯗꯤꯁꯄꯣ ꯀꯩꯅꯣ ꯇꯧꯔꯒ ꯃꯈꯣꯏ ꯍꯥꯔ ꯐꯖꯅ ꯊꯣꯛꯑꯦ ꯑꯗꯨꯅꯅꯦ